ꯍꯜꯂꯣ ꯁꯪꯒꯤꯇꯥ ꯅꯪ ꯅꯪ ꯅꯪ ꯉꯁꯥꯏ ꯄꯨꯡ ꯀꯌꯥꯗꯒꯤ ꯐꯝꯒꯦ ꯎꯝ ꯑꯗꯣ ꯅꯪ ꯀꯣꯂꯤ ꯍꯥꯋꯥꯏ ꯊꯥꯕꯤ ꯌꯥꯎꯔꯤꯕꯣ ꯀꯩꯅꯣꯗꯤ ꯃꯥꯏꯔꯦꯟ ꯑꯥ ꯇꯣꯔꯣꯕꯣꯠ ꯌꯥꯎꯔꯤꯕ ꯑꯣ ꯑꯗꯣ ꯅꯪ ꯀꯦ ꯖꯤꯗ ꯀꯌꯥꯗ ꯊꯥꯔꯤꯅꯣ

ꯎꯝ ꯀꯩꯅꯣꯗꯤ ꯗꯁꯀꯨꯁꯥꯗꯤ ꯗꯁꯀꯨꯁꯀꯥ ꯑꯗꯣ ꯀꯩꯅꯣꯗꯤ ꯁꯦꯝ ꯀꯌꯥꯗ ꯌꯣꯜꯂꯤꯒꯦ ꯍꯧꯖꯤꯛ ꯃꯧꯁꯃꯤꯗꯤ

ꯆꯥꯝ ꯌꯥꯡꯈꯩ ꯑꯗꯣ ꯀꯩꯅꯣꯗꯤ ꯀꯣꯝꯂꯥꯒ ꯀꯌꯥꯝ ꯈꯦꯠꯅꯒꯦ ꯑꯗꯨꯗꯤ ꯅꯪ ꯀꯩꯅꯣꯗꯤ ꯎꯝ ꯒꯥꯖꯔꯗꯤ ꯌꯥꯎꯕ꯭ꯔꯥ ꯀꯌꯥ ꯊꯥꯒꯦ ꯒꯖꯔꯗꯨꯕꯣ ꯅꯦꯝꯐꯨ ꯑꯣ ꯑꯗꯨꯗꯤ ꯍꯧꯖꯤꯛ ꯅꯪꯉꯣꯟꯗ ꯌꯥꯎꯗꯕꯁꯤ ꯀꯔꯤꯗꯤ ꯂꯩ ꯑꯗꯨꯗꯤ ꯑꯁ ꯀꯩꯅꯣꯗꯤ ꯍꯪꯒꯥꯝ ꯃꯨꯂꯥ ꯌꯥꯎꯕ꯭ꯔꯥ ꯌꯥꯎꯗꯦ ꯀꯩꯅꯣꯗꯤ ꯑꯃ ꯀꯩꯅꯣꯗꯨꯗꯤ ꯁꯪꯒꯣꯝꯗꯨꯗꯤ ꯎꯝ ꯅꯪ ꯍꯣꯔꯦꯟ ꯄꯨꯡ ꯀꯌꯥ ꯐꯥꯎ

ꯑꯥ ꯑꯗꯨꯗꯤ ꯍꯣꯔꯦꯟ ꯀꯩꯅꯣ ꯇꯧꯁꯦ ꯏꯕꯥꯟꯅꯤ ꯂꯧꯊꯣꯛ ꯂꯧꯁꯤꯟ ꯄꯩꯁꯥ ꯄꯥꯊꯣꯛ ꯄꯥꯁꯤꯟ

ꯈꯤꯇꯪ ꯍꯦꯟꯗꯣꯛ ꯍꯦꯟꯖꯤꯟ ꯄꯨꯡꯁꯤꯡꯗ ꯉꯥꯏꯅꯁꯤꯀꯣ ꯑꯗꯨꯗꯤ ꯑꯥꯥ ꯇꯔꯦꯠ ꯃꯈꯥꯏ ꯃꯅꯨꯡꯕꯥꯎ ꯂꯥꯛꯀꯦ

ꯑꯗꯨ ꯑꯗꯨꯗꯤ ꯑꯗ꯭ꯋꯥꯏ ꯃꯇꯝꯗꯨꯗ ꯑꯗꯨꯝ ꯊꯦꯡꯅꯔꯁꯤꯀꯣ ꯉꯥꯏꯈꯣ ꯑꯩꯅ ꯂꯧꯒꯗꯕ ꯄꯣꯠꯁꯦ ꯈꯔꯗꯤ ꯂꯩꯌꯦꯕ ꯎꯝ ꯀꯩꯅꯣꯒꯨꯝꯕꯗꯣ ꯑꯩ ꯎꯁꯣꯞꯀꯤ ꯒꯨꯝꯕꯒꯤ ꯄꯣꯠꯁꯨ ꯂꯧꯔꯗꯧꯅꯦꯕ ꯆꯣꯔꯐꯣꯟꯒꯨꯝꯕ ꯑꯗꯨꯝ ꯌꯥꯎꯔꯁꯨ ꯑꯗꯨꯝ ꯅꯪ ꯑꯗꯨꯝ ꯊꯝꯕꯤꯔꯝꯃꯣꯕ ꯎꯝ ꯎꯝ ꯑꯗꯣꯏꯗꯤ ꯀꯩꯅꯣꯒꯨꯝꯕ ꯑꯔꯦꯝ ꯀꯩꯅꯣꯁꯨ ꯌꯥꯏꯑꯕ ꯍꯧꯖꯤꯛꯇꯤ ꯀꯩꯅꯣꯅꯤꯅ ꯍꯩꯋꯥꯏꯒꯨꯝꯕꯁꯨ ꯌꯥꯏ ꯅꯪ ꯑꯗꯨꯝ ꯌꯥꯎꯔꯤꯒꯤ ꯑꯗꯨꯝ ꯊꯝꯕꯤꯔꯝꯃꯣꯕ ꯌꯥꯏ ꯆꯣꯔꯐꯣꯟ ꯑꯗꯒꯤ ꯀꯩꯅꯣꯁꯨ ꯑꯩ ꯍꯩꯒꯤ ꯃꯆꯟ ꯈꯔ ꯁꯨꯅ ꯂꯧꯅꯤꯡꯉꯦꯕ ꯍꯩꯇꯨꯞꯀꯨꯝꯕ ꯑꯗꯣ ꯅꯪ ꯑꯗꯒꯤ ꯀꯩꯅꯣꯁꯨ ꯑꯗꯨꯝ ꯊꯝꯕꯤꯔꯝꯃꯣ ꯃꯪꯒ꯭ꯔꯥꯒꯨꯝꯕꯁꯨ ꯑꯗꯨꯝ ꯌꯥꯏꯀꯣ ꯑꯗꯨꯒꯨꯝꯕꯗꯨ ꯑꯗꯨꯝ ꯊꯝꯕꯤꯔꯝꯃꯣ ꯀꯩꯅꯣꯗꯣ ꯑꯥ ꯔꯖꯃꯥꯒꯨꯝꯕꯁꯨ ꯌꯥꯏꯌꯦ ꯔꯖꯃꯥꯁꯨ ꯌꯥꯏ ꯑꯗꯨꯒ ꯀꯩꯅꯣꯗꯣ ꯎꯝ ꯀꯔꯤ ꯑꯃ ꯀꯩꯅꯣꯗꯣ ꯂꯣꯛꯂꯩ ꯄꯨꯜꯂꯩꯒꯨꯝꯕꯗꯣ ꯑꯗꯨꯁꯨ ꯑꯗꯨꯒ ꯀꯩꯅꯣꯁꯨ ꯎ ꯃꯣꯔꯣꯛꯁꯨ ꯑꯗꯨꯝ ꯊꯝꯕꯤꯔꯝꯃꯣ ꯑꯗꯒꯤ ꯑꯩꯈꯣꯏ ꯃꯩꯇꯩ ꯃꯣꯔꯣꯛꯇꯣ ꯑꯇꯦꯛꯄꯗꯣ ꯑꯗꯨꯁꯨ ꯑꯗꯨꯝ ꯀꯦ ꯖꯤ ꯑꯃꯅꯤ ꯂꯧꯒꯦ ꯑꯗꯨꯁꯨ ꯊꯝꯕꯤꯔꯝꯃꯣ ꯑꯗꯨꯒ ꯀꯩꯅꯣꯗꯣ ꯑꯩꯈꯣꯏꯒꯤ ꯀꯩꯅꯣꯗꯣ ꯈꯔ ꯐꯔꯛꯄꯨꯗꯤ ꯃꯇꯝ ꯑꯣꯏꯔꯤ ꯑꯗꯣ ꯍꯪꯒꯥꯝ ꯍꯪꯒꯥꯝ ꯑꯩꯈꯣꯏ ꯑꯅꯧꯕꯗꯣ ꯆꯥꯒꯦꯝ ꯄꯣꯝꯕꯗ ꯊꯥꯛꯄ ꯌꯥꯕ ꯃꯄꯨꯟ ꯑꯅꯧꯕꯗꯣ ꯃꯆꯥ ꯑꯍꯨꯝ ꯃꯔꯤꯒ ꯊꯝꯕꯤꯔꯝꯃꯨ ꯎꯝ ꯎꯝ ꯑꯗꯨꯒ ꯑꯇꯦꯛꯄꯁꯨ ꯑꯗꯨꯝ ꯊꯝꯕꯤꯔꯝꯃꯣ ꯀꯦ ꯖꯤ ꯑꯅꯤꯍꯨꯝ ꯊꯝꯕꯤꯔꯝꯃꯣ ꯎ ꯃꯣꯔꯣꯛꯁꯨ ꯊꯝꯕꯤꯔꯝꯃꯣ ꯑꯗꯨꯒ ꯀꯩꯅꯣꯁꯨꯅꯤꯗ ꯑꯩꯅ ꯑꯃ ꯀꯩꯅꯣꯗꯣ ꯀꯩꯅꯣꯗꯣ ꯌꯥꯏꯄꯟꯗꯣ ꯌꯥꯏꯄꯟ ꯊꯝꯕꯤꯔꯝꯃꯣ ꯑꯗꯨꯒ ꯈꯥꯃꯦꯟ ꯑꯁꯤꯟꯕ ꯊꯝꯕꯤꯔꯝꯃꯣ ꯑꯗꯨꯒ ꯑꯩꯈꯣꯏ ꯀꯩꯅꯣꯗꯣ ꯑꯩꯈꯣꯏ ꯄꯥꯡꯒꯜ ꯈꯥꯃꯦꯟ ꯍꯥꯏꯕꯗꯣ ꯑꯗꯨꯁꯨ ꯑꯗꯨꯝ ꯊꯝꯕꯤꯔꯝꯃꯣ ꯑꯗꯨꯒ ꯌꯥꯔꯦ ꯑꯗꯨꯒ ꯊꯣꯏꯗꯣꯛꯄ ꯑꯗꯨ ꯅꯪꯉꯣꯟꯗꯗꯤ ꯀꯩꯅꯣ ꯌꯥꯎꯕ꯭ꯔꯣ ꯕꯣꯔꯤꯗꯨꯗꯤ ꯑꯩꯈꯣꯏ ꯃꯤꯇꯩꯒꯤ ꯕꯣꯔꯤꯗꯣ ꯑꯗꯨ ꯇꯧꯔꯒꯗꯤ ꯅꯪ ꯊꯪꯅꯕꯗ ꯌꯥꯎꯔꯒꯗꯤ ꯑꯗꯨꯝ ꯂꯧꯁꯤꯟꯕꯤꯔꯝꯃꯣꯕ ꯀꯦ ꯖꯤ ꯑꯅꯤꯃꯨꯛ ꯑꯗꯨꯁꯨ ꯑꯗꯨꯝ ꯂꯧꯔꯒꯦꯕ ꯑꯗꯨꯒ ꯊꯣꯛꯗꯣꯛꯄ ꯑꯇꯩ ꯂꯧꯒꯗꯕꯁꯤ ꯍꯩꯗ ꯍꯥꯏꯔꯒ ꯆꯝꯄ꯭ꯔꯥꯁꯨ ꯄꯥꯝꯃꯦ ꯎꯝ ꯆꯝꯄ꯭ꯔꯥ ꯌꯥꯏ ꯑꯗꯒꯤ ꯃꯪꯒꯦ ꯌꯥꯏꯀꯣ ꯑꯩꯅ ꯅꯪꯉꯣꯟꯗꯒꯤ ꯂꯧꯕ ꯂꯥꯛꯇꯣꯏꯁꯦ ꯃꯪꯒꯦꯁꯨ ꯌꯥꯏ ꯑꯗꯨꯒ ꯑꯩ ꯉꯁꯥꯏ ꯅꯪꯉꯣꯟꯗ ꯀꯩꯅꯣ ꯍꯥꯏꯒ꯭ꯔꯕ ꯍꯩꯇꯨꯞ ꯍꯥꯏꯒ꯭ꯔꯕ ꯍꯩꯇꯨꯞꯁꯨ ꯑꯗꯨꯝ ꯂꯧꯒꯦ ꯑꯆꯥꯔ ꯁꯦꯝꯅꯕꯅꯤꯀꯣ ꯍꯩꯇꯨꯞꯁꯤꯅ ꯑꯗꯨꯒ ꯀꯩꯅꯣꯒꯨꯝꯕ

ꯃꯅꯥ ꯃꯁꯤꯡꯗꯨ ꯍꯧꯖꯤꯛꯇꯤ ꯀꯩꯅꯣꯗꯨꯗꯤ ꯂꯩꯔꯝꯃꯣꯏꯅꯦ ꯁꯤꯡꯖꯨ ꯃꯆꯟꯗꯣ ꯑꯗ ꯑꯩꯈꯣꯏꯒꯤ ꯁꯤꯡꯖꯨ ꯄꯥꯟ ꯑꯗꯨꯝ ꯌꯥꯏ ꯑꯗꯒꯤ ꯀꯩꯅꯣꯗꯨꯁꯨ ꯍꯋꯥꯏ ꯃꯇꯣꯟꯗꯤ ꯐꯪꯉꯤꯕꯣ ꯍꯋꯥꯏ ꯃꯇꯣꯟ ꯌꯥꯏ ꯑꯗꯒꯤ ꯀꯣꯝꯄ꯭ꯔꯦꯛ ꯀꯨꯝꯕ ꯑꯗꯒꯤ ꯏꯀꯥꯏ ꯊꯕꯤꯗꯤ ꯏꯀꯥꯏ ꯊꯕꯤ ꯂꯩꯇ꯭ꯔꯦ ꯑꯗꯥꯏ ꯃꯅꯥꯛ ꯅꯛꯄꯗꯗꯤ ꯑꯗꯨ ꯅꯪꯅ ꯀꯩꯅꯣꯗꯣ ꯃꯄꯨꯟ ꯑꯃꯅꯤ ꯂꯪꯁꯤꯟꯕꯤꯕ ꯌꯥꯕ꯭ꯔꯥ ꯑꯝꯇ ꯌꯦꯡꯕꯤꯔꯝꯃꯣ ꯑꯩ ꯂꯥꯛꯄꯗ ꯎꯝ ꯑꯗꯒꯤ ꯀꯩꯅꯣꯁꯨ ꯐꯗꯤꯒꯣꯝ ꯐꯗꯤꯒꯣꯝꯒꯨꯝꯕꯁꯨ ꯈꯔ ꯄꯥꯝꯃꯦ ꯑꯗꯨꯒ ꯀꯩꯅꯣꯁꯨ ꯁꯥ ꯐꯗꯤꯒꯣꯝꯁꯨ ꯈꯔ ꯊꯝꯕꯤꯌꯣ

ꯑꯗꯨ ꯀꯔꯤ ꯀꯔꯤꯗꯤ ꯋꯥꯠꯂꯤꯒꯦ ꯍꯥꯏꯕꯗ ꯑꯩꯈꯣꯏꯒꯤ ꯀꯩꯅꯣꯁꯨ ꯀꯩꯅꯣꯗꯣ ꯈꯥꯃꯦꯟ ꯕꯥꯔꯃꯥꯁꯤꯀꯥ ꯑꯩꯈꯣꯏ ꯑꯁꯥꯡꯕꯗꯣ ꯑꯗꯣ ꯑꯗꯨꯁꯨ ꯀꯦ ꯖꯤ ꯑꯃꯅꯤ ꯑꯗꯨꯝ ꯑꯣꯟꯁꯤꯟꯕꯤꯔꯝꯃꯣ ꯑꯗꯨꯒ ꯀꯩꯅꯣꯗꯣ ꯑꯥꯜꯂꯨꯗꯣ ꯑꯥꯜꯂꯨꯗꯣ ꯀꯦ ꯖꯤ ꯇꯔꯥꯃꯨꯛ ꯑꯝꯒ ꯑꯣꯟꯕꯤꯔꯝꯃꯨ

ꯑꯗꯨꯒ ꯑꯩꯈꯣꯏꯒꯤ ꯇꯤꯂꯧ ꯃꯅꯥ ꯄꯥꯟꯕꯤ ꯃꯅꯥ ꯌꯥꯎꯕꯤꯗꯣ ꯇꯤꯂꯧ ꯃꯅꯥ ꯄꯥꯟꯕꯤ ꯃꯅꯥ ꯌꯥꯎꯕꯤꯗꯣ ꯑꯗꯨꯁꯨ ꯑꯗꯨꯝ ꯇꯔꯥ ꯀꯨꯟꯃꯨꯛ ꯑꯗꯨꯝ ꯂꯧꯔꯒꯦꯕ ꯑꯗꯨꯒ ꯑꯗꯨꯒ ꯀꯔꯤ ꯀꯔꯤ ꯋꯥꯠꯂꯤ ꯑꯗꯨꯗꯤ ꯀꯩꯅꯣꯗꯣ ꯅꯪꯉꯣꯟꯗꯗꯤ ꯀꯩꯅꯣꯗꯨꯗꯤ ꯑꯩ ꯏꯀꯥꯏ ꯊꯕꯤ ꯍꯥꯏꯒ꯭ꯔꯕꯣ ꯏꯀꯥꯏ ꯊꯕꯤ ꯌꯥꯎꯗꯦꯕ ꯑꯗꯨꯗꯤ ꯑꯩꯈꯣꯏ ꯏꯆꯝ ꯆꯝꯕ ꯑꯩꯈꯣꯏꯒꯤ ꯀꯣꯝꯄ꯭ꯔꯦꯛꯇꯣ ꯀꯣꯝꯄ꯭ꯔꯦꯛꯇꯨ ꯃꯄꯨꯟ ꯑꯃꯅꯤꯒ

ꯑꯗꯨꯗꯤ ꯑꯗꯨꯗꯤ ꯑꯗꯨ ꯌꯥꯔꯦ ꯑꯗꯨꯒ ꯌꯦꯅꯝ ꯃꯄꯨꯟ ꯑꯝꯇꯪꯒ ꯍꯥꯞꯆꯤꯟꯕꯤꯔꯝꯃꯣ ꯑꯗꯨꯒ ꯑꯗꯨꯒ ꯏꯕꯥꯟꯅꯤ ꯍꯣꯔꯦꯟ ꯑꯗꯨꯝ ꯊꯦꯡꯅꯔꯁꯦ ꯇꯔꯦꯠ ꯃꯈꯥꯏ ꯐꯥꯎꯒꯤ ꯃꯅꯨꯡꯗ ꯎꯝ ꯌꯥꯔꯦꯀꯣ ꯎꯝ ꯎꯝ ꯎꯝ ꯎꯝ